ꯏꯃꯨꯡ ꯃꯅꯨꯡ ꯀꯥ ꯄꯨꯟꯅ ꯂꯩꯕ ꯐꯦꯃꯤꯂꯤ ꯄꯨꯝꯅꯃꯛ ꯂꯩꯃꯤꯟꯅꯕ ꯍꯥꯏꯕꯁꯤ ꯑꯩꯒꯤꯗꯃꯛꯇꯗꯤ ꯌꯥꯝꯅ ꯅꯨꯡꯉꯥꯏꯕ ꯌꯥꯝꯅ ꯃꯔꯨ ꯑꯣꯏꯕ ꯄꯣꯠ ꯑꯃꯅꯤ ꯑꯩꯒꯤ ꯄꯨꯟꯁꯤꯗ ꯏꯇꯣꯝꯇ ꯐꯝꯃꯒ ꯂꯩꯕ ꯏꯇꯣꯝꯇ ꯇꯨꯝꯕ ꯏꯇꯣꯝꯇ ꯆꯥꯕ ꯍꯥꯏꯕꯁꯤꯅ ꯑꯩꯉꯣꯟꯗ ꯄꯥꯝꯗꯦ ꯑꯩꯒꯤ ꯐꯦꯃꯂꯤꯒ ꯄꯨꯟꯅ ꯂꯩꯃꯤꯟꯅꯔꯒ ꯆꯥꯕ ꯊꯛꯄ ꯑꯣꯏꯔꯣ ꯈꯨꯗꯤꯡꯃꯛꯇ ꯏꯃꯥ ꯅꯪ ꯀꯔꯤ ꯆꯥꯒꯦꯔꯥ ꯅꯪ ꯀꯔꯤ ꯆꯥꯅꯤꯡꯕꯅꯣ ꯏꯆꯥꯁꯤꯡ ꯅꯪꯅ ꯀꯔꯤ ꯄꯥꯝꯕꯅꯣ ꯀꯔꯤ ꯆꯥꯁꯤꯅꯣ ꯅꯪꯅ ꯉꯁꯤ ꯆꯥ ꯊꯛꯈ꯭ꯔꯕꯔꯥ ꯆꯥ ꯊꯛꯄꯗ ꯀꯔꯤ ꯆꯥꯁꯤꯅꯣ ꯆꯥꯛ ꯆꯥꯕꯗ ꯑꯦꯟꯁꯥꯡ ꯀꯔꯤ ꯊꯣꯡꯁꯤꯅꯣ ꯍꯥꯏꯅ ꯍꯪꯅꯔꯒ ꯏꯁꯥ ꯏꯁꯥꯒꯤ ꯑꯄꯥꯝꯕꯗꯣ ꯍꯥꯏꯅꯔꯒ ꯑꯦ ꯑꯗꯨꯗꯤ ꯑꯗꯨ ꯆꯥꯁꯦꯅ ꯃꯌꯥꯝ ꯐꯝꯃꯤꯟꯅꯔꯒ ꯅꯣꯛꯃꯤꯟꯅꯔꯒ ꯂꯩꯃꯤꯟꯅꯕ ꯍꯥꯏꯕꯁꯤꯅ ꯈ꯭ꯋꯥꯏꯗꯒꯤ ꯃꯔꯨ ꯑꯣꯏꯌꯦ ꯑꯩꯒꯤꯗꯃꯛꯇꯗꯤ ꯑꯩꯒꯤ ꯋꯥꯈꯜꯗꯗꯤ ꯊꯕꯛ ꯋꯥꯅ ꯁꯨꯔꯒ ꯍꯜꯂꯛꯂꯕꯁꯨ ꯑꯦ ꯏꯃꯥ ꯅꯪ ꯍꯜꯂꯛꯈ꯭ꯔꯕꯔꯥ ꯑꯣꯔ ꯗꯨꯀꯥꯟꯗ ꯕꯥꯖꯥꯔꯗ ꯆꯠꯂꯕꯁꯨ ꯏꯃꯥ ꯅꯪ ꯂꯥꯛꯈ꯭ꯔꯕꯔꯥ ꯀꯔꯤ ꯄꯨꯔꯛꯑꯦ ꯀꯔꯤ ꯂꯩꯔꯛꯑꯦ ꯑꯦ ꯁꯤ ꯂꯩꯔꯛꯑꯦ ꯏꯆꯥꯁꯤꯡ ꯍꯥꯏꯔꯒ ꯃꯌꯥꯝꯒ ꯑꯃꯒ ꯑꯃꯒ ꯁꯤꯌꯥꯔ ꯇꯧꯅꯔꯒ ꯄꯨꯔꯛꯄ ꯄꯣꯠꯇꯨ ꯌꯦꯟꯅꯔꯒ ꯆꯥꯃꯤꯟꯅꯔꯒ ꯏꯆꯥꯁꯤꯡꯒ ꯁꯛ ꯃꯥꯏ ꯎꯅꯔꯒ ꯃꯇꯝ ꯆꯨꯞꯄꯗ ꯅꯣꯛꯑꯒ ꯂꯩꯕ ꯍꯥꯏꯕꯗꯨ ꯈ꯭ꯋꯥꯏꯗꯒꯤ ꯅꯨꯡꯉꯥꯏꯕ ꯄꯨꯟꯁꯤꯅꯤ ꯍꯥꯏꯅ ꯈꯜꯂꯦ ꯑꯩꯒꯤ ꯏꯆꯥꯁꯤꯡꯅ ꯄꯨꯔꯛꯄ ꯄꯣꯠꯁꯨ ꯏꯃꯥ ꯅꯪ ꯀꯔꯤ ꯆꯥꯅꯤꯡꯕꯅꯣ ꯑꯩꯅ ꯉꯁꯤ ꯂꯩꯔꯛꯑꯦ ꯑꯁꯤ ꯂꯩꯔꯛꯑꯦ ꯑꯣ ꯑꯗꯨꯗꯤ ꯑꯩ ꯂꯧꯒꯦꯀꯣ ꯍꯥꯏꯔꯒ ꯏꯃꯥꯒꯤ ꯁꯔꯨꯛꯅꯤ ꯍꯥꯏꯅ ꯄꯨꯔꯛꯄꯗꯣ ꯌꯥꯝꯅ ꯍꯔꯥꯎꯋꯦ ꯑꯗꯨꯅ ꯐꯦꯃꯦꯂꯤ ꯑꯃ ꯍꯥꯏꯕꯁꯤꯗꯤ ꯃꯇꯝ ꯆꯨꯞꯄꯗ ꯄꯨꯟꯅ ꯅꯨꯡꯉꯥꯏꯃꯤꯟꯅꯔꯒ ꯃꯇꯝ ꯆꯨꯞꯄꯗ ꯅꯣꯛꯃꯤꯟꯅꯔꯒ ꯐꯝꯃꯤꯟꯅꯔꯒ ꯆꯥꯃꯤꯟꯅꯔꯒ ꯂꯩꯕ ꯄꯥꯝꯃꯦ ꯊꯕꯛ ꯑꯃ ꯁꯨꯁꯦ ꯍꯥꯏꯔꯁꯨ ꯏꯆꯥꯁꯤꯡ ꯂꯥꯛꯎꯍꯦ ꯉꯁꯤꯗꯤ ꯑꯁꯤ ꯁꯨꯗꯣꯛꯁꯤꯔꯥ ꯏꯃꯥꯗ ꯃꯇꯦꯡ ꯄꯥꯡꯉꯣ ꯍꯥꯏꯔꯒ ꯃꯈꯣꯏꯅꯁꯨ ꯍꯔꯥꯎ ꯍꯔꯥꯎꯅ ꯅꯣꯛꯂꯒ ꯑꯩꯒꯤ ꯏꯅꯥꯛꯇ ꯆꯪꯁꯜꯂꯛꯄꯗ ꯄꯣꯠ ꯊꯕꯛꯇꯨ ꯑꯔꯥꯏꯕ ꯑꯣꯏꯅ ꯈꯜꯂꯦ ꯅꯥꯔꯦ ꯌꯦꯛꯑꯦ ꯅꯨꯡꯉꯥꯏꯇꯔꯦ ꯋꯥꯈꯜ ꯍꯥꯏꯔꯕꯁꯨ ꯏꯃꯥ ꯅꯪ ꯀꯔꯤ ꯇꯧꯕꯔꯥ ꯉꯁꯤ ꯅꯪ ꯅꯁꯥ ꯅꯨꯡꯉꯥꯏꯇꯕꯔꯥ ꯍꯥꯏꯅ ꯏꯆꯥꯁꯤꯡꯅ ꯑꯩꯒꯤ ꯃꯅꯥꯛꯇ ꯑꯀꯣꯏꯕꯗ ꯐꯝꯂꯒ ꯏꯃꯥ ꯅꯪ ꯀꯔꯤ ꯅꯨꯡꯉꯥꯏꯇꯦ ꯀꯔꯤ ꯆꯥꯅꯤꯡꯈ꯭ꯔꯦ ꯀꯔꯤ ꯅꯥꯈ꯭ꯔꯦ ꯍꯥꯏꯅ ꯃꯌꯥꯝꯗꯨꯅ ꯑꯩꯒꯤ ꯏꯅꯥꯛꯇ ꯐꯝꯂꯒ ꯌꯦꯡꯗꯨꯅ ꯂꯩꯕ ꯃꯇꯝꯗ ꯑꯩꯒꯤ ꯑꯅꯥꯕ ꯑꯩꯒꯤ ꯑꯋꯥꯕ ꯈꯨꯗꯤꯡꯃꯛ ꯍꯦꯟꯅ ꯅꯥꯗꯕ꯭ꯔꯥ ꯀꯣꯛꯄ꯭ꯔꯥ ꯍꯥꯏꯅ ꯈꯜꯂꯦ ꯃꯇꯝ ꯆꯨꯞꯄꯗ ꯑꯩꯒꯤ ꯏꯆꯥꯁꯤꯡꯅ ꯂꯥꯞꯅ ꯂꯩꯈꯤꯕ ꯍꯥꯏꯕꯁꯦ ꯍꯣꯏ ꯄꯥꯎ ꯐꯥꯎꯅꯔꯝꯕ ꯌꯥꯏ ꯑꯋꯥ ꯅꯨꯡꯉꯥꯏ ꯄꯥꯎꯗ ꯐꯥꯎꯅꯕ ꯌꯥꯏ ꯑꯗꯨꯁꯨ ꯁꯛ ꯃꯥꯏ ꯎꯅꯗꯕꯅꯤꯅ ꯏꯆꯥ ꯅꯪ ꯀꯔꯤ ꯋꯥꯠꯂꯦ ꯏꯃꯥ ꯅꯪ ꯀꯔꯤ ꯋꯥꯠꯂꯦ ꯍꯥꯏꯕꯁꯤ ꯍꯥꯏꯍꯧꯗꯕ ꯀꯌꯥꯁꯨ ꯌꯥꯎꯋꯦ ꯑꯗꯨꯅ ꯑꯩꯒꯤ ꯐꯦꯃꯂꯤꯅ ꯑꯩꯒꯤ ꯏꯅꯥꯛꯇ ꯂꯩꯔꯤ ꯐꯥꯎꯕ ꯑꯩꯒꯤ ꯄꯥꯡꯒꯟ ꯀꯜꯂꯦ ꯍꯥꯏꯅ ꯍꯥꯏꯅꯤꯡꯉꯦꯀꯣ ꯑꯩꯒꯤ ꯄꯨꯟꯁꯤꯗꯤ ꯐꯦꯃꯤꯂꯤ ꯑꯃ ꯌꯥꯎꯗꯕ ꯍꯥꯏꯕꯁꯤꯗꯤ ꯑꯩ ꯏꯊꯟꯇ ꯍꯤꯡꯕ ꯍꯥꯏꯕꯁꯤꯗꯤ ꯑꯣꯏꯊꯣꯛꯇꯦ